ꯍꯜꯂꯣ ꯇꯥꯕ꯭ꯔ ꯍꯣꯏ ꯈꯨꯝꯗꯕ ꯀꯨꯏꯔꯦ ꯑꯗꯨꯒꯤ ꯑꯗꯨꯝ ꯈꯨꯝꯒꯦ ꯍꯥꯏꯅ ꯇꯧꯕ ꯍꯣꯏ ꯅꯨꯡꯉꯥꯏꯔꯤ ꯑꯥ ꯃꯄꯥꯟꯗ ꯑꯃꯨꯔꯛ ꯀꯣꯏꯕ ꯆꯠꯁꯦ ꯍꯥꯏꯅ ꯍꯌꯦꯡꯗꯨꯀꯣ ꯁꯀꯨꯝ ꯕꯤꯂꯦꯁ ꯍꯥꯏꯛꯀꯤꯡ ꯆꯠꯁꯤꯔ ꯍꯥꯏꯅ ꯈꯟꯕ ꯑꯗꯨꯒꯤ ꯅꯪꯕꯨꯁꯨ ꯀꯣꯜ ꯇꯧꯔꯛꯄ ꯑꯗꯨ ꯑꯗꯨꯝ ꯍꯌꯦꯡ ꯑꯣꯏꯟ ꯆꯠꯁꯦ ꯍꯌꯦꯡ ꯁꯟꯗꯦꯅꯤꯅ ꯀꯣ ꯑꯉꯥꯡ ꯈꯣꯏꯁꯨ ꯍꯣꯂꯤꯗꯦ ꯇꯧꯕꯅꯤꯅ ꯑꯗꯨꯝ ꯍꯌꯦꯡ ꯆꯠꯁꯦꯕ ꯍꯣꯏ ꯍꯣꯏ ꯌꯥꯝ ꯆꯠꯅꯤꯡꯉꯦ ꯍꯥꯏꯌꯦ ꯑꯉꯥꯡ ꯈꯣꯏꯅ ꯅꯨꯡꯇꯤꯒꯤ ꯍꯥꯏꯌꯦ ꯑꯗꯣ ꯅꯣꯏꯕꯨꯁꯨ ꯀꯧꯅꯤꯡꯕ ꯎꯝ ꯍꯣꯏ ꯍꯣꯏ ꯅꯨꯡꯉꯥꯏꯔꯤ ꯀꯔꯤ ꯀꯔꯤ ꯇꯧꯌꯦ ꯅꯪ ꯍꯧꯖꯤꯛ ꯀꯥꯟ ꯑꯩꯁꯨꯅꯦ ꯑꯗꯨꯝ ꯑꯉꯥꯡ ꯈꯣꯏ ꯁ꯭ꯀꯨꯜ ꯀꯥꯕꯒꯤꯀꯣ ꯃꯄꯥꯟꯁꯨ ꯊꯣꯛꯇꯕ ꯀꯨꯏꯈ꯭ꯔꯦ ꯑꯗꯨ ꯁꯣꯏꯗꯅ ꯆꯠꯀꯅꯤꯀꯣ ꯍꯣꯏ ꯑꯩꯈꯣꯏ ꯒꯥꯔꯤ ꯑꯃ ꯂꯩꯌꯦ ꯃꯆꯥ ꯑꯃ ꯎꯝ ꯅꯈꯣꯏꯒꯤ ꯆꯥꯎꯔꯗꯤ ꯅꯈꯣꯏꯒꯤꯅ ꯆꯠꯁꯤꯅꯦ ꯑꯩꯈꯣꯏꯒꯤꯗꯨ ꯅꯣꯏ ꯌꯨꯝꯗ ꯊꯝꯂꯒ ꯀꯣ ꯑꯗꯨ ꯍꯌꯦꯡ ꯑꯗꯨꯝ ꯑꯌꯨꯛ ꯑꯌꯨꯛ ꯑꯌꯨꯛ ꯉꯟꯇꯥ ꯆꯠꯁꯤꯅ ꯅꯠꯇ꯭ꯔꯗꯤ ꯊꯦꯡꯒꯅꯤꯀꯣ ꯍꯜꯂꯛꯄꯗꯨ

ꯑꯣ ꯑꯗꯨꯝ ꯐꯪꯒꯗꯔ ꯍꯥꯏꯅ ꯈꯟꯕ ꯑꯥꯗꯁꯨꯀꯣ ꯔꯦꯁꯇꯨꯔꯦꯟꯒꯨꯝꯕ ꯍꯣꯇꯦꯜꯒꯨꯝꯕꯁꯨ ꯂꯩꯔꯝꯒꯦꯔꯥꯀꯣ ꯑꯥ ꯍꯣꯏ ꯍꯣꯏ ꯑꯗꯨꯗꯤ ꯑꯗꯨꯝ ꯔꯦꯗꯤ ꯇꯧꯔꯒ ꯑꯩꯈꯣꯏ ꯄꯨꯡ ꯃꯉꯥꯒꯨꯝꯕꯗ ꯑꯗꯨꯝ ꯊꯣꯛꯂꯛꯀꯦ ꯅꯣꯏ ꯌꯨꯝꯗ ꯌꯧꯒꯦ ꯀꯣ ꯑꯣ ꯑꯗꯨꯗꯤ ꯊꯝꯃꯦ ꯍꯌꯦꯡ ꯀꯣꯜ ꯇꯧꯒꯦ ꯑꯃꯨꯛꯀ ꯑꯣ